ꯚꯥꯔꯠꯀꯤ ꯆꯠꯊꯣꯛ ꯆꯠꯁꯤꯟꯒꯤ ꯃꯑꯣꯡ ꯑꯁꯤ ꯍꯥꯟꯅꯗꯒꯤ ꯍꯥꯟꯅꯗꯒꯤꯗꯤ ꯈꯔ ꯍꯧꯖꯤꯛꯅ ꯐꯔꯦ ꯍꯥꯟꯅꯗꯤ ꯑꯗꯨꯛꯀꯤ ꯃꯇꯤꯛ ꯐꯤꯕꯝ ꯁꯣꯛꯑꯝꯃꯤ ꯍꯧꯖꯤꯛꯅ ꯈꯔ ꯃꯛ ꯐꯔꯦ ꯑꯗꯨꯕꯨ ꯍꯧꯖꯤꯛ ꯃꯤꯌꯥꯝꯅ ꯆꯠꯅꯔꯤꯕ ꯃꯑꯣꯡ ꯑꯁꯤ ꯂꯝꯕꯤ ꯂꯝꯕꯤ ꯁꯣꯔꯣꯛ ꯑꯁꯤ ꯆꯤꯡꯒꯤ ꯂꯝꯕꯤ ꯁꯣꯔꯣꯛ ꯑꯁꯤ ꯑꯗꯨꯕꯨ ꯈꯤꯇꯪ ꯈꯨꯗꯣꯡꯆꯥꯗꯕꯅ ꯈꯤꯇꯪ ꯑꯐꯕ ꯖꯒꯥ ꯂꯝꯕꯤ ꯁꯣꯔꯣꯛ ꯑꯗꯨ ꯈꯤꯇꯪ ꯐꯕ ꯖꯒꯥ ꯌꯦꯡꯗꯨꯅ ꯈꯟꯗꯨꯅ ꯁꯨꯝꯅ ꯈꯔ ꯂꯩꯈꯣꯝ ꯂꯩꯅꯥꯏ ꯊꯣꯛꯇꯕ ꯈꯤꯇꯪ ꯅꯣꯡꯒꯤ ꯐꯤꯕꯝ ꯌꯦꯡꯉꯒ ꯆꯠꯅꯔꯤ ꯑꯗꯨꯒ ꯆꯠꯊꯣꯛ ꯆꯠꯁꯤꯟ ꯑꯁꯤꯗ ꯈꯨꯗꯣꯡꯊꯤꯕ ꯀꯌꯥꯃꯔꯨꯝ ꯅꯪꯏ ꯃꯔꯝꯗꯤ ꯂꯝꯕꯤ ꯆꯠꯄ ꯃꯇꯝꯗ ꯂꯦꯟꯁ꯭ꯂꯥꯏꯠ ꯇꯧꯁꯜꯂꯛꯄ ꯂꯝꯕꯤ ꯐꯠꯇꯕ ꯂꯩꯈꯣꯝ ꯊꯣꯛꯄ ꯑꯗꯨꯗꯒꯤ ꯑꯦꯁꯤꯗꯦꯟ ꯊꯣꯛꯄ ꯀꯌꯥꯃꯔꯨꯝ ꯑꯃꯁꯨ ꯂꯩꯔꯦ ꯃꯁꯤꯗ ꯁꯔꯀꯥꯔꯅ ꯂꯝꯕꯤ ꯊꯣꯡ ꯑꯁꯤ ꯐꯅ ꯁꯦꯝꯕꯤ ꯀꯣꯏꯂꯥꯁ ꯊꯥꯕꯤꯗꯨꯅ ꯁꯦꯝꯕꯤꯔꯒꯗꯤ ꯑꯗꯨꯛꯀꯤ ꯃꯇꯤꯛ ꯅꯨꯡꯉꯥꯏꯖꯒꯅꯤ